ꯑꯩꯈꯣꯏꯒꯤ ꯏꯃꯨꯡꯗ ꯃꯤ ꯃꯔꯤ ꯂꯩ ꯌꯥꯝꯅ ꯅꯨꯡꯁꯤ ꯆꯥꯟꯅꯅ ꯅꯨꯡꯉꯥꯏꯅ ꯂꯩꯃꯤꯟꯅꯩ ꯏꯃꯥꯟꯅꯕ ꯑꯃꯒꯤ ꯃꯔꯝꯗ ꯍꯥꯏꯔꯒꯗꯤ ꯑꯩꯒꯤ ꯃꯔꯨꯞ ꯑꯃ ꯅꯨꯡꯁꯤꯅ ꯂꯣꯏꯅꯖꯩ ꯃꯔꯝꯗꯤ ꯃꯍꯥꯛ ꯌꯥꯝꯅ ꯃꯕꯨꯛ ꯁꯦꯡꯉꯤ ꯋꯥ ꯂꯣꯟꯕꯗ ꯌꯥꯝꯅ ꯅꯨꯡꯉꯥꯏ ꯍꯥꯏꯅꯕ ꯑꯃꯁꯨꯡ ꯀꯔꯤꯒꯨꯝꯕ ꯊꯕꯛ ꯊꯧꯔꯝ ꯈꯨꯗꯤꯡꯃꯛꯇ ꯇꯥꯊꯣꯛ ꯇꯥꯁꯤꯟ ꯇꯧꯅꯕꯗ ꯌꯥꯝꯅ ꯅꯨꯡꯉꯥꯏ ꯃꯍꯥꯛ ꯑꯃꯅ ꯍꯥꯏꯕ ꯋꯥ ꯑꯃꯅ ꯇꯥꯊꯣꯛ ꯇꯥꯁꯤꯟ ꯇꯧꯅꯕ ꯑꯁꯤ ꯃꯍꯥꯛꯀ ꯇꯥꯟꯅꯕꯅ ꯍꯦꯟꯅ ꯐꯅ ꯅꯨꯡꯉꯥꯏꯅ ꯋꯥꯔꯤ ꯁꯟꯅꯕ ꯑꯁꯤꯅ ꯐꯕ ꯍꯦꯜꯂꯤ